ꯍꯜꯂꯣ ꯍꯥꯎ ꯅꯨꯡꯉꯥꯏꯔꯤꯕ꯭ꯔꯣ ꯅꯨꯉꯥꯏꯔꯤ ꯍꯣꯏ ꯀꯔꯤ ꯇꯧꯔꯥ ꯂꯩꯒꯦ ꯍꯧꯖꯤꯛꯀꯥꯟꯕꯨ ꯍꯣꯇꯦꯜ ꯇꯧꯋꯦꯅ ꯇꯥꯏꯅꯦ ꯅꯪꯗꯤ ꯍꯧꯖꯤꯛꯀꯥꯟ ꯀꯔꯤ ꯀꯔꯤ ꯌꯣꯟꯕ꯭ꯔꯥ ꯅꯣꯏ ꯍꯣꯇꯦꯜꯗ ꯑꯠꯁꯥ ꯐꯩ ꯌꯥꯝ ꯐꯩꯌꯦ ꯅꯦꯛꯁ ꯇꯥꯏꯝ ꯇꯦꯁ ꯇꯧꯕ ꯂꯥꯛꯀꯦ ꯀꯩꯅꯣꯗꯨ ꯊꯕꯛ ꯆꯤꯟꯗ꯭ꯔꯗꯤ ꯂꯨꯉꯥꯏꯅꯤ ꯃꯇꯝꯗ ꯂꯥꯛꯎꯅꯦ ꯅꯣꯏꯁꯨ ꯅꯣꯏꯒꯤ ꯐꯦꯃꯤꯂꯤꯒ ꯍꯣꯏ ꯂꯥꯛꯑꯣ ꯅꯣꯏ ꯅꯣꯏ ꯅꯣꯏ ꯆꯥꯕ ꯊꯛꯄ ꯑꯗꯨꯝ ꯃꯈꯩ ꯑꯩ ꯌꯨꯝꯗ ꯂꯦꯛꯄ ꯌꯥꯏ ꯅꯣꯏꯁꯨ ꯎꯝ ꯎꯝ ꯑꯣꯑꯣ ꯐꯔꯦ ꯎꯝ ꯎꯝ ꯑꯁ ꯑꯩꯈꯣꯏꯗꯁꯤ ꯑꯗꯨꯝ ꯑꯩꯈꯣꯏ ꯅꯒꯥ ꯁꯤꯡꯒꯤꯅꯤ ꯑꯗꯨ ꯅꯒꯥ ꯁꯤꯡꯗꯨ ꯁꯤꯗ ꯍꯧꯖꯤꯛ ꯁꯤ ꯁꯣꯝꯒꯤ ꯐꯦꯁꯇꯤꯚꯦꯜꯅꯤꯅꯀꯣ ꯇꯥꯗꯦ ꯅꯪ ꯍꯥꯏꯐꯦꯠ ꯀꯩ ꯍꯥꯏꯕ꯭ꯔꯥ ꯐꯖꯅ ꯍꯣꯏ ꯍꯣꯏ ꯑꯗꯨ ꯃꯇꯝꯁꯤ ꯑꯗꯨꯝ ꯑꯩꯈꯣꯏ ꯅꯒꯥ ꯇ꯭ꯔꯥꯏꯕ ꯇ꯭ꯔꯥꯏꯕ ꯇ꯭ꯔꯥꯏꯕ ꯌꯥꯝꯕꯅꯤꯅꯀꯣ ꯃꯥꯎ ꯇꯥꯡꯈꯨꯜ ꯑꯣꯏꯁꯅꯨ ꯇ꯭ꯔꯥꯏꯕ ꯌꯥꯝ ꯂꯩꯕꯅꯤꯅ ꯅꯒꯥ ꯇ꯭ꯔꯥꯏꯕꯁꯤꯡꯅ ꯗꯤꯁꯇ꯭ꯔꯤꯛ ꯋꯥꯏꯁꯇꯒꯤ ꯂꯥꯛꯈ꯭ꯔꯒ ꯀꯝꯄꯤꯇꯤꯁꯟꯒꯨꯝꯕ ꯂꯩꯒꯅꯤ ꯀꯜꯆꯔꯦꯜ ꯁꯣ ꯒꯨꯝꯕꯀꯣ ꯄ꯭ꯔꯣꯒ꯭ꯔꯥꯝꯁꯦ ꯌꯥꯝ ꯆꯥꯎꯕꯅꯦ ꯄ꯭ꯔꯣꯒ꯭ꯔꯥꯝ ꯐꯖꯅ ꯇꯧꯔꯒ ꯅꯣꯏ ꯐꯦꯃꯤꯂꯤ ꯃꯈꯩ ꯂꯥꯛꯑꯣ ꯅꯣꯏꯁꯨ ꯇꯣ ꯑꯗꯨꯗꯤ ꯀꯣꯟꯅ ꯄꯥꯎ ꯐꯥꯎꯅꯁꯦ ꯑꯦ ꯊꯝꯃꯦ ꯎꯝ ꯑꯣꯀꯦ ꯎꯝ